ꯁꯤ ꯅꯝꯕꯣꯜ ꯕꯣꯔꯥ ꯌꯣꯟꯕ ꯏꯅꯦ ꯔꯨꯍꯤꯅꯤ ꯅꯠꯇꯕ꯭ꯔꯥ ꯑꯥ ꯏꯅꯦꯒꯤ ꯕꯣꯔꯥꯁꯦ ꯍꯥꯎꯋꯦꯅ ꯃꯃꯤꯡ ꯆꯠꯄ ꯑꯗꯣ ꯅꯍꯥꯟ ꯏꯃꯥꯟꯅꯕꯤꯅ ꯂꯩꯔꯒ ꯄꯨꯔꯛꯄ ꯕꯣꯔꯥꯗꯣ ꯌꯥꯝ ꯍꯥꯎꯕ ꯑꯗꯣ ꯏꯅꯦꯗꯒꯤ ꯅꯝꯕꯔ ꯃꯈꯜ ꯃꯈꯜ ꯕꯣꯔꯥ ꯌꯥꯝ ꯐꯪꯉꯦꯌꯦ ꯑꯗꯨꯒꯤ ꯏꯃꯥꯟꯅꯕꯤꯗꯒꯤ ꯅꯝꯕꯔ ꯂꯧꯔꯒ ꯇꯧꯖꯔꯛꯄ ꯑꯗꯣ ꯏꯅꯦꯒꯤ ꯕꯣꯔꯥꯁꯦ ꯀꯔꯤ ꯀꯔꯤ ꯃꯈꯜ ꯐꯪꯒꯦ ꯑꯅ ꯍꯪꯒꯦꯅ ꯏꯅꯦꯒꯤ ꯄꯨꯡ ꯀꯌꯥꯗꯒꯤꯅ ꯀꯌꯥ ꯐꯥꯎ ꯍꯥꯡꯕꯤꯒꯦ ꯁꯟꯗꯦꯒꯗꯤ ꯑꯗꯨꯝ ꯍꯥꯡꯕꯤꯕ꯭ꯔꯣ ꯑꯣ ꯍꯣꯏ ꯑꯗꯨꯗꯤ ꯑꯩꯈꯣꯏꯅ ꯂꯥꯛꯅꯤꯡꯕ ꯃꯇꯝꯗ ꯂꯥꯛꯄ ꯌꯥꯔꯦꯕ ꯏꯅꯦꯒꯤꯗ ꯑꯣ ꯍꯣꯏ ꯍꯣꯏ ꯌꯥꯔꯦ ꯌꯥꯔꯦ ꯑꯗꯨꯗꯤ ꯀꯣꯟꯅ ꯃꯇꯥꯡ ꯆꯥꯕ ꯑꯃꯗ ꯏꯅꯦꯒꯤ ꯃꯅꯥꯛꯇ ꯑꯗꯨꯝ ꯕꯣꯔꯥ ꯆꯥꯅꯤꯡꯉꯀꯥꯟꯗ ꯂꯥꯛꯆꯔꯒꯦ ꯑꯗꯨꯗꯤ ꯍꯣꯏ ꯍꯣꯏ ꯊꯝꯃꯦ ꯊꯝꯃꯦ ꯑꯗꯨꯗꯤ